ꯑꯩꯈꯣꯏ ꯈꯨꯡꯒꯪꯗ ꯂꯩꯔꯤꯕ ꯂꯧꯎ ꯁꯤꯡꯎꯕꯒꯤ ꯃꯤꯁꯤꯡꯗ ꯒꯣꯔꯃꯦꯟꯁꯤꯡꯒꯤ ꯒꯣꯔꯃꯦꯟꯁꯤꯡꯅ ꯄꯤꯔꯤꯕ ꯁ꯭ꯀꯤꯝ ꯑꯗꯨꯅ ꯂꯧꯎ ꯁꯤꯡꯎꯕ ꯃꯤꯌꯣꯏ ꯑꯗꯨꯗ ꯑꯍꯣꯡꯕ ꯃꯃꯟꯗ ꯇ꯭ꯔꯦꯛꯇꯔ ꯂꯣꯟꯗ ꯂꯧꯍꯜꯂꯤ ꯑꯃꯁꯨꯡ ꯂꯧꯎ ꯁꯤꯡꯎꯁꯤꯡꯗ ꯆꯪꯕ ꯄꯣꯠꯁꯛ ꯀꯌꯥ ꯑꯃꯁꯨ ꯒꯣꯕꯔꯅꯦꯟꯁꯤꯡꯅ ꯑꯍꯣꯡꯕ ꯃꯃꯟꯗ ꯄꯤ ꯑꯗꯨꯒ ꯍꯌꯦꯡ ꯂꯣꯛꯑꯕ ꯃꯇꯨꯡꯗ ꯒꯣꯕꯔꯅꯦꯟꯁꯤꯡꯅ ꯃꯈꯣꯏꯅ ꯂꯣꯛꯏꯕ ꯑꯗꯨꯗꯣ ꯒꯣꯕꯔꯅꯦꯟꯁꯤꯡꯅ ꯄꯨꯂꯞ ꯂꯧꯈꯠꯇꯨꯅ ꯃꯈꯣꯏꯗ ꯆꯞ ꯆꯥꯕ ꯄꯩꯁꯥ ꯄꯤ ꯑꯗꯨꯒ ꯃꯇꯝ ꯃꯇꯝꯒꯤ ꯑꯣꯏꯅ ꯃꯈꯣꯏꯗꯁꯨ ꯒꯣꯕꯔꯃꯦꯟꯅ ꯃꯇꯦꯡ ꯀꯌꯥꯃꯔꯨꯝ ꯑꯃꯁꯨ ꯄꯥꯡꯉꯤ